ꯍꯥꯏꯕꯤꯌꯣ ꯑꯈꯣꯏꯁꯤ ꯑꯗꯨꯝ ꯊꯣꯛꯂꯛꯑꯦ ꯅꯈꯣꯏ ꯃꯌꯥ ꯌꯧꯁꯤꯜꯂꯛꯀꯗꯧꯔꯦ ꯍꯣꯏ ꯍꯣꯏ ꯐꯅꯤ ꯐꯅꯤ ꯊꯧꯖꯤꯟꯖꯔꯛꯑꯒꯦ

ꯍꯣꯏ ꯌꯥꯔꯦ ꯌꯥꯔꯦ ꯑꯣꯀꯦ ꯉꯥꯏꯍꯥꯛ ꯑꯣꯏꯔꯦ ꯉꯥꯏꯍꯥꯛ ꯑꯣꯏꯔꯦ ꯑꯗꯨ ꯁꯤꯡꯖꯨ ꯑꯣꯔꯗꯔ ꯇꯧꯕꯤꯈ꯭ꯔꯣ ꯍꯣꯏ

ꯈꯪꯗꯦꯅꯦ ꯃꯥꯁꯦ ꯋꯦꯗꯔꯁꯤꯒ ꯌꯦꯡꯉꯁꯤꯔꯥ ꯑ ꯀꯧꯔꯨꯔꯅꯨꯗ ꯑꯩꯈꯣꯏ ꯑꯅꯤ ꯈꯛꯇ ꯑꯗꯨꯝ ꯇꯧꯔꯒ ꯂꯣꯏꯁꯤꯜꯂꯁꯤ ꯑꯃꯨꯛ ꯉꯥꯏꯅꯕꯗ

ꯍꯣꯏ ꯍꯣꯏ ꯑꯣꯀꯦ ꯍꯌꯦꯡꯗꯣ ꯑꯗꯨꯅꯦꯕ ꯑꯗꯨꯝ ꯅꯪꯅꯕ ꯄꯨꯡꯈꯥꯏ ꯑꯃ ꯋꯥꯠꯂꯤꯉꯩꯗ ꯎꯅꯔꯁꯤ ꯑꯩꯈꯣꯏ ꯄ꯭ꯔꯣꯒ꯭ꯔꯥꯝꯗꯨꯒꯤ ꯑꯗꯨꯃꯥꯏ ꯇꯧꯔꯒ ꯆꯠꯇꯥꯔꯦꯅꯥ ꯉꯥꯏꯍꯥꯛ ꯆꯠꯁꯤ ꯍꯥꯏꯔꯕꯅꯤꯅ ꯑꯣꯀꯦ ꯑꯣꯀꯦ ꯑꯣꯀꯦ ꯍꯣꯏ ꯍꯣꯏ ꯐꯔꯦ ꯍꯣꯏ ꯍꯣꯏ ꯑꯣꯀꯦ ꯑꯣꯀꯦ